ꯀꯥꯡꯅ ꯄꯣꯛꯍꯟꯕ ꯂꯩꯅꯥ ꯍꯥꯏꯔꯒꯗꯤ ꯗꯦꯡꯒꯤ ꯃꯁꯤꯗꯒꯤ ꯑꯩꯈꯣꯏ ꯀꯔꯝ ꯍꯥꯏꯅ ꯉꯥꯛꯊꯣꯛꯀꯗꯒꯦ ꯍꯥꯏꯕ ꯇꯥꯔꯒꯗꯤ ꯑꯩꯈꯣꯏꯅ ꯏꯍꯥꯟ ꯍꯥꯟꯕꯗ ꯇꯧꯒꯗꯕꯁꯤ ꯀꯔꯤꯅꯣ ꯍꯥꯏꯔꯒ ꯑꯩꯈꯣꯏꯅ ꯈꯣꯡꯕꯥꯟ ꯂꯨꯄꯥꯟ ꯍꯥꯏꯅꯩ ꯏꯁꯤꯡ ꯇꯨꯡꯕ ꯌꯥꯕ ꯃꯐꯝꯁꯤꯡ ꯑꯃꯁꯨꯡ ꯏꯁꯤꯡ ꯀꯥꯡꯈꯟ ꯑꯁꯤꯅꯆꯤꯡꯕ ꯃꯌꯥꯝ ꯑꯁꯤ ꯑꯩꯈꯣꯏꯅ ꯁꯤꯖꯤꯟꯅꯕ ꯇꯥꯏ ꯀꯔꯝꯍꯥꯏꯅ ꯁꯤꯖꯤꯟꯅꯒꯗꯒꯦ ꯍꯥꯏꯕꯕꯨ ꯑꯍꯥꯟꯕꯗ ꯑꯩꯈꯣꯏꯅ ꯀꯥꯡ ꯃꯆꯥ ꯀꯣꯛꯐꯝ ꯑꯣꯏꯔꯤꯕ ꯀꯥꯡꯒꯤ ꯂꯩꯐꯝ ꯃꯔꯨꯝ ꯀꯣꯛꯐꯝ ꯃꯁꯤꯒꯤꯁꯤꯡ ꯑꯁꯤ ꯑꯩꯈꯣꯏꯅ ꯀꯣꯛꯇꯅꯕ ꯂꯩꯇꯕꯅ ꯍꯣꯠꯅꯕ ꯃꯊꯧ ꯇꯥꯏ ꯃꯗꯨꯗꯤ ꯑꯩꯈꯣꯏꯅ ꯅꯥꯔꯛ ꯃꯣꯡꯁꯣꯡ ꯂꯩꯔꯤꯕ ꯅꯥꯄꯤ ꯍꯥꯕꯨꯡ ꯂꯩꯕ ꯃꯌꯥꯝ ꯑꯁꯤ ꯑꯩꯈꯣꯏꯅ ꯀꯣꯛꯊꯣꯛ ꯁꯦꯡꯗꯣꯛꯀꯅꯤ ꯑꯗꯨꯒꯤ ꯃꯇꯨꯡꯗ ꯑꯩꯈꯣꯏꯅ ꯀꯥꯡ ꯍꯤꯗꯥꯛ ꯕ꯭ꯂꯦꯆꯤꯡꯅꯆꯤꯡꯕ ꯑꯩꯈꯣꯏ ꯆꯥꯏꯊꯣꯛꯀꯅꯤ ꯑꯗꯨꯒ ꯀꯥꯡꯒꯤ ꯃꯔꯨꯝ ꯂꯩꯍꯧꯕ ꯂꯩꯍꯧꯕꯁꯤꯡ ꯑꯗꯨꯕꯨ ꯑꯩꯈꯣꯏꯅ ꯍꯥꯠꯇꯣꯛꯀꯅꯤ ꯃꯁꯤ ꯍꯥꯠꯂꯕ ꯃꯇꯨꯡꯗ ꯏꯁꯤꯡ ꯇꯨꯡꯁꯤꯜꯂꯒ ꯂꯩꯔꯤꯕ ꯃꯐꯝ ꯑꯗꯨ ꯑꯩꯈꯣꯏꯅ ꯏꯁꯤꯡ ꯀꯪꯅꯅꯕ ꯍꯣꯠꯅꯒꯅꯤ ꯗ꯭ꯔꯦꯟ ꯆꯦꯟꯅꯅꯕ ꯍꯣꯠꯅꯒꯅꯤ ꯑꯗꯨꯒ ꯃꯗꯨꯗꯒꯤ ꯄꯥꯏꯊꯣꯔꯛꯂꯒ ꯏꯃꯨꯡꯗ ꯄꯥꯏꯁꯤꯜꯂꯛꯂꯤꯕ ꯀꯥꯡ ꯑꯁꯤꯕꯨ ꯑꯩꯈꯣꯏꯅ ꯄꯥꯏꯔꯛꯀꯅꯨ ꯍꯥꯏꯕꯗꯤ ꯌꯥꯗꯕꯅꯤꯅ ꯀꯥꯡ ꯄꯥꯏꯁꯤꯜꯂꯛꯂꯤꯕ ꯀꯥꯡ ꯑꯁꯤꯕꯨ ꯑꯩꯈꯣꯏꯅ ꯀꯥꯡꯈꯟ ꯈꯟꯒꯅꯤ ꯀꯥꯡꯈꯟ ꯐꯖꯅ ꯅꯤꯡꯊꯤꯅ ꯈꯟꯒꯅꯤ ꯑꯗꯨꯒ ꯀꯥꯡꯈꯟꯁꯤꯡ ꯑꯁꯤ ꯑꯩꯈꯣꯏꯅ ꯀꯥꯡꯒꯤ ꯃꯇꯝꯗꯗꯤ ꯑꯩꯈꯣꯏꯅ ꯀꯥꯡ ꯍꯤꯗꯥꯛꯇ ꯅꯤꯡꯊꯤꯅ ꯂꯨꯞꯊꯣꯛꯑꯕ ꯀꯥꯡꯈꯟ ꯈꯟꯕꯤꯒꯅꯤ ꯑꯗꯨ ꯏꯁꯤꯡ ꯇꯨꯡꯍꯜꯂꯣꯏ ꯀꯥꯡ ꯆꯤꯛꯇꯅꯕ ꯍꯣꯠꯅꯒꯅꯤ ꯑꯗꯨꯅ ꯑꯗꯨ ꯑꯣꯏꯕ ꯇꯥꯔꯒꯗꯤ ꯑꯩꯈꯣꯏ ꯀꯥꯡꯒꯤ ꯂꯩꯅꯥꯗꯒꯤ ꯉꯥꯛꯊꯣꯛꯄ ꯉꯝꯒꯅꯤ ꯗꯦꯡꯒꯨ ꯍꯥꯏꯔꯤꯕ ꯂꯩꯅꯥ ꯑꯁꯦ ꯑꯩꯈꯣꯏꯅ ꯏꯁꯤꯡ ꯑꯁꯥꯕ ꯊꯛꯀꯅꯤ ꯑꯗꯨꯒ ꯍꯦꯛ ꯅꯥꯔꯦ ꯂꯥꯏꯍꯧ ꯍꯧꯔꯦ ꯍꯥꯏꯕ ꯃꯥꯁꯤ ꯀꯣꯛ ꯆꯤꯛꯀꯅꯤ ꯂꯥꯏꯍꯧ ꯍꯧꯒꯅꯤ ꯁꯤꯒꯨꯝꯕ ꯍꯧꯔꯛꯂꯕ ꯃꯇꯝꯁꯤꯗꯗꯤ ꯑꯩꯈꯣꯏꯅ ꯃꯥꯁꯤ ꯃꯦꯂꯔꯤꯌꯥ ꯂꯩꯕ꯭ꯔ ꯑꯣꯏꯔꯕ꯭ꯔ ꯍꯥꯏꯕꯁꯤꯒꯤ ꯈꯪꯗꯣꯛꯅꯕꯒꯤꯗꯃꯛꯇ ꯑꯩꯈꯣꯏꯅ ꯇꯦꯁ ꯑꯃ ꯗꯔꯀꯥꯔ ꯂꯩ ꯇꯦꯁ ꯑꯁꯤ ꯑꯩꯈꯣꯏꯅ ꯈꯪ ꯍꯩꯔꯕ ꯗꯣꯛꯇꯔ ꯑꯃꯒꯤ ꯃꯅꯥꯛꯇ ꯄꯨꯔꯒ ꯑꯩꯈꯣꯏꯒꯤ ꯑꯅꯥꯕ ꯑꯁꯤꯕꯨ ꯑꯩꯈꯣꯏꯅ ꯇꯦꯁ ꯇꯧꯊꯣꯛꯀꯅꯤ ꯈꯪꯗꯣꯛꯀꯅꯤ ꯈꯪꯗꯣꯛꯂꯕ ꯃꯇꯨꯡꯗ ꯃꯥꯕꯨ ꯀꯔꯤ ꯍꯤꯗꯥꯛ ꯊꯥꯒꯗꯒꯦ ꯍꯥꯏꯕꯗꯨ ꯗꯣꯛꯇꯔꯅ ꯊꯥꯕꯤꯔꯛꯂꯒ ꯃꯇꯝ ꯆꯥꯅ ꯄꯤꯖꯒꯅꯤ ꯏꯁꯤꯡ ꯑꯁꯥꯕ ꯄꯤꯊꯛꯀꯅꯤ ꯑꯗꯨꯒ ꯑꯩꯈꯣꯏꯒꯤ ꯀꯅꯥꯒꯨꯝꯕꯅ ꯂꯩꯇ ꯂꯥꯏꯔꯕꯅ ꯍꯤꯗꯥꯛ ꯂꯩꯕ ꯉꯝꯖꯗ꯭ꯔꯒꯁꯨ ꯃꯁꯤ ꯑꯩꯒꯤ ꯋꯥꯈꯜꯗꯗꯤ ꯍꯥꯟꯅ ꯑꯍꯜ ꯂꯃꯜꯁꯤꯡꯅ ꯏꯄꯥ ꯏꯄꯨꯅ ꯁꯤꯖꯤꯟꯅꯕꯤꯔꯝꯕ ꯑꯩꯈꯣꯏꯒꯤ ꯗꯦꯡꯒꯨ ꯅꯥꯔꯦ ꯍꯥꯏꯔꯒꯗꯤ ꯑꯩꯈꯣꯏꯒꯤ ꯑꯋꯥꯊꯕꯤ ꯑꯋꯥꯊꯕꯤꯒꯤ ꯀꯩꯅꯣ ꯃꯅꯥ ꯑꯁꯤ ꯑꯩꯈꯣꯏꯅ ꯑꯅꯧꯕ ꯑꯁꯤ ꯑꯅꯤ ꯑꯍꯨꯝ ꯍꯦꯛꯎꯔꯒ ꯅꯨꯃꯤꯠ ꯅꯤꯅꯤ ꯍꯨꯝꯅꯤꯒꯨꯝꯕ ꯑꯩꯈꯣꯏꯅ ꯐꯨꯠꯂ ꯀꯥꯟꯗ ꯃꯁꯤꯕꯨ ꯃꯍꯤ ꯊꯛꯄ ꯃꯍꯤ ꯊꯛꯄ ꯀꯥꯟꯗꯁꯨ ꯃꯁꯤ ꯍꯥꯏꯔꯤꯕ ꯗꯦꯡꯒꯨ ꯑꯁꯤ ꯅꯥꯕ ꯐꯩ ꯍꯥꯏꯕ ꯑꯗꯨꯃꯥꯏꯅ ꯑꯩꯈꯣꯏꯅ ꯇꯥꯛꯄꯤꯔꯝꯃꯤ ꯑꯗꯣ ꯗꯦꯡꯒꯨ ꯑꯁꯤ ꯍꯥꯏꯔꯤꯕ ꯑꯩꯈꯣꯏꯒꯤ ꯑꯊꯨꯕꯒꯤ ꯑꯣꯏꯕ ꯈꯨꯜꯂꯛꯀꯤ ꯑꯣꯏꯕ ꯑꯅꯥꯕꯗꯗꯤ ꯃꯁꯤꯅ ꯃꯌꯥꯝ ꯑꯗꯨꯝ ꯊꯨꯅ ꯑꯗꯨꯝ ꯐꯩ ꯂꯥꯏꯍꯧ ꯐꯩ ꯑꯗꯨꯃꯥꯏꯅꯁꯨ ꯍꯦꯛ ꯍꯥꯏꯕꯤ ꯑꯗꯨꯅ ꯑꯁꯦꯡꯕꯒꯤ ꯍꯥꯏꯔꯗꯤ ꯂꯥꯏꯍꯧꯒꯤꯗꯃꯛꯇ ꯅꯠꯇ꯭ꯔꯒ ꯏꯁꯥꯒꯤ ꯐꯤꯕꯔꯁꯤꯒꯤ ꯂꯩꯅꯥ ꯈꯨꯗꯤꯡꯃꯛꯇꯒꯤ ꯐꯒꯦ ꯍꯥꯏꯕ ꯇꯥꯔꯒꯗꯤ ꯑꯩꯈꯣꯏꯁꯦ ꯑꯩꯈꯣꯏꯅ ꯊꯛꯏꯕ ꯏꯁꯤꯡ ꯑꯁꯤꯗ ꯑꯣꯟꯊꯣꯛꯑꯒ ꯑꯁꯥꯕ ꯑꯁꯧꯕꯅ ꯏꯪꯊꯕ ꯏꯁꯤꯡ ꯍꯥꯏꯕꯗꯣ ꯑꯗꯨ ꯊꯛꯑꯒꯗꯤ ꯐꯤꯕꯔꯅꯆꯤꯡꯕ ꯀꯌꯥꯗꯒꯤ ꯑꯩꯈꯣꯏ ꯉꯥꯛꯊꯣꯛꯄ ꯉꯝꯒꯅꯤ